ꯖꯤꯌꯣꯒꯤ ꯋꯥꯏ ꯐꯥꯏ ꯔꯨꯇꯔ ꯑꯃ ꯑꯩꯅ ꯆꯦꯟꯖꯕꯅꯤ ꯍꯥꯟꯅꯒꯤ ꯏꯌꯥꯔꯇꯦꯜꯒꯤ ꯔꯨꯇꯔꯗꯨꯗꯤ ꯌꯥꯝꯅ ꯗꯤꯁꯇꯦꯟꯁ ꯃꯤꯇꯔ ꯇꯦꯟꯕꯅ ꯅꯨꯡꯉꯥꯏꯇꯦ ꯑꯗꯨꯕꯨ ꯍꯟꯗꯛꯀꯤ ꯖꯤꯌꯣꯒꯤ ꯔꯨꯇꯔꯁꯤꯗꯤ ꯑꯗꯨꯛꯀꯤ ꯃꯇꯤꯛ ꯁꯥꯡꯅ ꯃꯤꯇꯔ ꯀꯨꯟ ꯀꯨꯟꯊ꯭ꯔꯥ ꯃꯨꯛꯀꯤ ꯆꯥꯡ ꯁꯥꯡꯗꯣꯛꯄꯁꯤꯅ ꯃꯔꯝ ꯑꯣꯏꯔꯒ ꯌꯥꯝꯅ ꯅꯨꯡꯉꯥꯏꯔꯦ ꯃꯤꯑꯣꯏꯕ ꯈꯨꯗꯤꯡꯃꯛꯇ ꯋꯥꯏ ꯐꯥꯏ ꯍꯥꯏꯕꯁꯤ ꯗꯔꯀꯥꯔ ꯌꯥꯝꯅ ꯑꯣꯏ ꯌꯥꯝꯅ ꯅꯨꯡꯉꯥꯏ